ꯑꯩꯈꯣꯏꯒꯤ ꯂꯝꯗꯝ ꯑꯁꯤꯗ ꯌꯦꯡꯂꯒ ꯍꯥꯏꯔꯒꯗꯤ ꯑꯥꯔꯠ ꯑꯦꯟ ꯀꯥꯔꯐ ꯍꯥꯏꯔꯤꯕ ꯑꯁꯤꯗ ꯌꯥꯝꯅ ꯀꯥꯟꯅꯕ ꯑꯁꯤ ꯊꯨꯝꯃꯣꯛ ꯗꯒꯤ ꯆꯦꯡꯐꯨ ꯆꯐꯨ ꯎꯌꯥꯟ ꯑꯁꯤꯅꯆꯤꯡꯕ ꯀꯌꯥ ꯁꯥꯗꯨꯅ ꯌꯣꯟꯕ ꯑꯁꯤ ꯀꯥꯟꯅꯒꯅꯤ